ꯍꯂꯣ ꯁꯤꯁꯦ ꯁꯪꯉꯥꯏ ꯀꯦꯕ ꯁꯔꯕꯤꯁꯂꯥ ꯁꯪꯉꯥꯏ ꯀꯦꯕ ꯁꯔꯕꯤꯁꯁꯦ ꯉꯥꯁꯥꯏꯗꯒꯤꯁꯨ ꯑꯩꯅ ꯐꯣꯟ ꯇꯧꯖꯕꯅꯤ ꯃꯃꯥꯡꯗ ꯄꯨꯡ ꯅꯤꯄꯥꯟꯗꯒꯤ ꯑꯗꯣ ꯉꯁꯥꯏꯅ ꯀꯦꯕ ꯂꯥꯛꯀꯅꯤ ꯍꯥꯏꯕꯗꯣ ꯍꯧꯖꯤꯛꯐꯥꯎ ꯂꯥꯛꯇꯦ ꯄꯨꯡ ꯃꯥꯄꯟ ꯃꯈꯥꯏ ꯇꯥꯔꯦ ꯑꯩ ꯅꯤꯄꯥꯟꯗ ꯊꯕꯛ ꯑꯃ ꯆꯠꯀꯗꯕꯅꯤ ꯑꯗꯣ ꯑꯩ ꯍꯧꯖꯤꯛꯐꯥꯎ ꯂꯥꯛꯇꯕꯁꯦ ꯀꯀꯥ ꯍꯣꯏ ꯂꯥꯛꯀꯅꯤ ꯍꯥꯏꯕ꯭ꯔꯥ ꯂꯥꯛꯑꯣꯏ ꯍꯥꯏꯕ꯭ꯔꯥ ꯑꯗꯣ ꯑꯩ ꯈꯪꯖꯅꯤꯡꯕꯅꯤ ꯀꯀꯥ ꯍꯣꯏꯗ ꯐꯣꯟ ꯇꯧꯔꯛꯄꯅꯤ ꯂꯥꯛꯂꯒꯅꯤ ꯑꯣ ꯐꯔꯦ ꯀꯀꯥ ꯑꯗꯨꯗꯤ ꯈꯖꯤꯛꯇꯪ ꯊꯨꯅ ꯂꯥꯛꯄꯤꯔꯣ ꯑꯗꯨꯃꯥꯏ ꯇꯧꯔꯁꯤ